ꯄꯦꯟꯇꯤꯡ ꯅꯠꯇ ꯇꯧꯗꯤ ꯇꯧꯕꯅꯤ ꯑꯗꯨꯕꯨ ꯑꯩ ꯄꯦꯟꯁꯤꯜ ꯏꯁꯀꯦꯠꯇꯤꯡ ꯇꯧꯕꯁꯨ ꯑꯩ ꯄꯥꯝꯃꯤ ꯑꯗꯨꯒꯤ ꯑꯩꯅ ꯉꯔꯥꯡ ꯉꯔꯥꯡꯔ ꯑꯗꯨꯗ ꯑꯩꯅ ꯐ꯭ꯂꯤꯞꯀꯥꯔꯠꯇ ꯄꯦꯟꯁꯤꯜꯗꯣ ꯑꯣꯗꯔꯗꯤ ꯇꯧꯔꯛꯈ꯭ꯔꯦ ꯑꯗꯨ ꯂꯥꯛꯇꯤ ꯂꯥꯛꯇ꯭ꯔꯤꯕꯀꯣ ꯑꯗꯣ ꯑꯩꯅ ꯄꯦꯟꯁꯤꯜ ꯏꯁꯀꯦꯠꯇꯤꯡꯁꯨ ꯍꯧꯔꯒꯦ ꯍꯥꯏꯅ ꯏꯁꯥꯅ ꯈꯜꯂꯦ ꯑꯗꯨꯝ ꯏꯁꯀꯦꯠꯇꯤꯡ ꯈꯔ ꯍꯧꯒꯦ ꯍꯥꯏꯅ ꯑꯗꯨꯕꯨ ꯂꯥꯏ ꯀꯅꯥꯅ ꯄꯦꯟꯇꯤꯡꯒ ꯑꯁꯤ ꯄꯦꯟꯇꯤꯡ ꯏꯁꯀꯦꯠꯇꯤꯡꯁꯦ ꯀꯅꯥꯅ ꯂꯥꯏꯕ꯭ꯔꯥ ꯍꯥꯏꯕꯗꯤ ꯑꯩꯗꯤ ꯍꯧꯖꯤꯛꯇꯤ ꯈꯪꯍꯧꯗ꯭ꯔꯤ ꯀꯩꯒꯤꯅꯣ ꯍꯥꯏꯗꯤ ꯑꯩ ꯏꯁꯀꯦꯠꯇꯤꯡꯗꯨ ꯇꯧꯗ꯭ꯔꯤꯕꯅꯤꯅ ꯍꯧꯗ꯭ꯔꯤꯕꯅꯤꯅ ꯈꯪꯗ꯭ꯔꯤꯕꯀꯣ ꯑꯗꯨꯕꯨ ꯑꯩꯅ ꯈꯟꯕꯁꯦ ꯄꯦꯟꯇꯤꯡꯅ ꯍꯦꯟꯅ ꯂꯥꯏꯕ꯭ꯔꯥ ꯍꯥꯏꯅ ꯑꯩꯅ ꯈꯜꯂꯦ ꯀꯩꯅꯣ ꯍꯥꯏꯗꯤ ꯄꯦꯟꯁꯤꯜ ꯏꯁꯀꯦꯠꯇꯤꯡꯗꯤ ꯑꯗꯨꯝ ꯑꯥꯔꯠꯁ ꯃꯁꯥꯒꯤ ꯌꯥꯝ ꯊꯋꯥꯏ ꯌꯥꯎꯗ꯭ꯔꯗꯤ ꯀꯔꯤ ꯍꯥꯏꯁꯤꯔ ꯍꯩꯔꯣꯏ ꯍꯥꯏꯅ ꯑꯩꯅ ꯈꯜꯂꯤ ꯑꯗꯨꯒꯤ ꯄꯦꯟꯇꯤꯡꯗꯤ ꯑꯗꯨꯝ ꯇꯧꯔꯗꯤ ꯑꯗꯨꯝ ꯅꯨꯡꯉꯥꯏꯅ ꯑꯗꯨꯝ ꯑꯗꯨꯒꯤ ꯑꯩꯅ ꯈꯪꯕꯒꯤꯁꯦ ꯄꯦꯅꯁꯤꯜ ꯏꯁꯀꯦꯠꯇꯤꯡꯅ ꯂꯨꯒꯗꯕ꯭ꯔꯥ ꯄꯦꯅꯇꯤꯡꯗꯨꯅ ꯂꯥꯏꯒꯗꯕ꯭ꯔꯥ ꯂꯥꯏꯕ ꯑꯣꯏꯒꯦꯔ ꯍꯥꯏꯅ ꯑꯩꯅ ꯈꯜꯂꯦꯕ